ꯎꯝ ꯍꯂꯣ ꯇꯨꯝꯂꯦ ꯅꯪꯗꯤ ꯑꯣ ꯌꯥꯝ ꯅꯨꯡꯉꯥꯏꯅꯦ ꯅꯣꯏꯁꯦ ꯑꯥ ꯅꯣꯏꯁꯦ ꯈ꯭ꯔꯤꯁꯃꯥꯁ ꯇ꯭ꯔꯤꯁꯀ ꯁꯦꯂꯦꯕ꯭ꯔꯦꯠ ꯇꯧꯕ꯭ꯔꯣ ꯗꯦꯁ ꯀꯌꯥ ꯁꯦꯂꯦꯕ꯭ꯔꯦꯠ ꯇꯧꯕ꯭ꯔꯥ ꯗꯦꯁ ꯀꯌꯥ ꯁꯦꯂꯦꯕ꯭ꯔꯦꯠ ꯇꯧꯕ꯭ꯔꯥ ꯑꯣ ꯎꯝ ꯍꯣꯏꯅꯦ ꯑꯩꯈꯣꯏꯁꯨ ꯁꯤꯗ ꯁꯦꯂꯕ꯭ꯔꯦꯠ ꯈ꯭ꯔꯤꯁꯃꯥꯁ ꯇꯧꯕꯁꯤ ꯑꯩꯈꯣꯏꯗꯤ ꯗꯦꯠ ꯑꯃ ꯈꯛꯇꯅꯦꯕꯀꯣ ꯑꯗꯨ ꯑꯁꯤꯗ ꯌꯧꯔꯒ ꯗꯦꯠ ꯇ꯭ꯋꯦꯟꯇꯤ ꯁꯤꯛꯁꯇ ꯑꯗꯨꯗ ꯎꯝ ꯂꯥꯛꯀꯦ ꯃꯤ ꯃꯔꯤ ꯑꯍꯨꯝ ꯌꯦꯡꯕ ꯂꯥꯛꯀꯦ ꯍꯣꯏ ꯅꯣꯏꯗꯤ ꯁꯔꯚꯤꯁꯀꯨꯝꯕꯗꯤ ꯂꯩꯕ꯭ꯔꯥ ꯑꯥ ꯍꯣꯏ ꯑꯗꯨꯗꯤ ꯂꯥꯛꯀꯦ